ꯈꯨꯡꯒꯪꯒꯤ ꯃꯐꯝꯁꯤꯡꯗ ꯂꯩꯉꯥꯛꯅ ꯂꯩꯉꯥꯛꯄꯗ ꯑꯋꯥꯠꯄ ꯂꯩꯔꯤꯕꯁꯤꯡ ꯍꯥꯏꯕꯗꯤ ꯄꯥꯕ꯭ꯂꯤꯛ ꯁꯥꯔꯕꯤꯁꯇ ꯄꯥꯕ꯭ꯂꯤꯛ ꯁꯥꯔꯕꯤꯁ ꯍꯥꯏꯕꯗꯤ ꯍꯧꯖꯤꯛ ꯍꯧꯖꯤꯛꯀꯤ ꯑꯣꯏꯅ ꯑꯩꯈꯣꯏꯒꯤ ꯈꯨꯡꯒꯪꯁꯤꯡ ꯈꯨꯡꯒꯪꯁꯤꯡꯁꯤꯗ ꯗ꯭ꯔꯦꯅꯦꯖꯅꯆꯤꯡꯕꯁꯤ ꯃꯔꯝ ꯆꯥꯍꯟꯗꯦ

ꯑꯩꯈꯣꯏꯒꯤ ꯗ꯭ꯔꯦꯟ ꯃꯔꯝ ꯆꯥꯅ ꯁꯦꯝꯗꯕꯅꯤꯅ ꯁꯣꯔꯣꯛꯇ ꯂꯩꯈꯣꯝ ꯊꯣꯛꯍꯟꯗꯅ ꯑꯩꯈꯣꯏꯅ ꯃꯁꯤꯒꯤ ꯆꯠꯊꯣꯛ ꯆꯠꯁꯤꯟꯒꯤ ꯄꯣꯠꯁꯛꯇꯁꯨ ꯌꯥꯝꯅ ꯑꯋꯥꯕ ꯍꯥꯏꯕꯗꯨ ꯑꯣꯏ ꯃꯁꯤꯅ

ꯑꯦꯟꯚꯥꯏꯔꯣꯟꯃꯦꯟꯇꯦꯜꯒꯤ ꯌꯦꯡꯂꯨꯔꯒꯁꯨ ꯑꯦꯟꯚꯥꯏꯔꯣꯟꯃꯦꯟꯇꯦꯜ ꯗꯤꯒ꯭ꯔꯦꯗꯦꯁꯟ ꯍꯥꯏꯔꯒꯁꯨ ꯑꯦꯟꯚꯥꯏꯔꯣꯟꯃꯦꯟꯇꯦꯜ ꯍꯥꯏꯕꯁꯤꯗꯁꯨ ꯌꯥꯝꯅ ꯃꯁꯤꯅ ꯑꯩꯈꯣꯏꯅ ꯁꯔꯀꯥꯔꯅ ꯃꯤꯠꯌꯦꯡ ꯊꯝꯕꯤꯗꯦ ꯃꯁꯤꯗ ꯑꯦꯟꯚꯥꯏꯔꯣꯟꯃꯦꯟꯇꯦꯜ ꯃꯣꯠꯁꯤꯜꯂꯛꯄ ꯍꯥꯏꯕꯁꯤꯅ ꯑꯩꯈꯣꯏꯅ ꯗꯁꯕꯤꯟꯅꯆꯤꯡꯕ ꯁꯔꯀꯥꯔꯅ ꯃꯔꯝ ꯆꯥꯅ ꯊꯝꯕꯤꯗꯕꯅꯤꯅ ꯃꯗꯨꯅ ꯃꯔꯝ ꯑꯣꯏꯔꯒ ꯁꯣꯔꯣꯛꯀꯤ ꯑꯀꯣꯏꯕꯗ ꯂꯪꯊꯣꯛꯄꯅꯆꯤꯡꯕ ꯇꯧꯋꯤ ꯑꯗꯨꯗꯒꯤ ꯃꯈꯥ ꯇꯥꯅ ꯑꯩꯈꯣꯏꯒꯤ ꯑꯦ ꯗꯁꯕꯤꯟ ꯍꯥꯏꯕꯗꯤ ꯁꯔꯀꯥꯔꯒꯤ ꯃꯥꯏꯀꯩꯗꯒꯤ ꯗꯁꯕꯤꯟ ꯈꯣꯝꯒꯠꯄ ꯂꯥꯛꯇꯕ ꯍꯥꯏꯕꯅꯆꯤꯡꯕ ꯂꯩꯕꯅꯤꯅ ꯃꯁꯤ ꯑꯩꯈꯣꯏꯒꯤ ꯇꯨꯔꯦꯟꯒꯤ ꯑꯀꯣꯏꯕꯗ ꯍꯨꯟꯗꯣꯛꯄꯅꯆꯤꯡꯕꯁꯤꯡ ꯑꯁꯤ ꯇꯧꯕꯅꯤꯅ ꯏꯁꯤꯡ ꯃꯣꯠꯁꯤꯟꯍꯜꯂꯤ ꯃꯁꯤꯅ ꯏꯁꯤꯡ ꯃꯣꯠꯁꯤꯟꯍꯜꯂꯒ ꯑꯩꯈꯣꯏꯗ ꯑꯩꯈꯣꯏꯒꯤ ꯑꯦꯟꯚꯥꯏꯔꯟꯃꯦꯟꯇꯦꯜꯗ ꯑꯃꯥꯡꯕ ꯑꯣꯏꯍꯜꯂꯤ ꯑꯗꯨꯒ ꯀꯔꯤ ꯃꯁꯤꯅ ꯑꯩꯈꯣꯏꯒꯤ ꯀꯣꯜꯀꯔꯈꯅꯥ ꯀꯔꯤ ꯀꯔꯤ ꯗꯒꯤ ꯊꯣꯛꯄ ꯃꯩꯈꯨ ꯀꯔꯤ ꯀꯔꯤꯁꯤꯁꯨ ꯃꯔꯝ ꯆꯥꯅ ꯃꯁꯤ ꯑꯩꯈꯣꯏ ꯁꯦꯟꯅꯗꯕꯅꯤꯅ ꯃꯁꯤꯗꯒꯤꯁꯨ ꯑꯩꯈꯣꯏꯗ ꯑꯋꯥꯕ ꯑꯃ ꯑꯣꯏꯍꯜꯂꯤ ꯑꯗꯨꯒ ꯍꯦꯜ

ꯇ ꯌꯦꯡꯉꯨꯔꯨꯔꯒꯁꯨ ꯍꯦꯜ ꯄꯥꯔꯇꯤꯁꯤꯡꯗ ꯗꯤꯁ ꯄꯥꯔꯇꯤꯁꯤꯡꯗ ꯌꯦꯡꯂꯨꯔꯒꯁꯨ ꯍꯛꯆꯥꯡ ꯒꯤ ꯍꯦꯜ ꯁꯦꯟꯇꯔ ꯑꯩꯈꯣꯏ ꯌꯦꯡꯅꯅꯕ ꯑꯅꯥ ꯑꯌꯦꯛ ꯌꯦꯡꯅꯅꯕ ꯃꯐꯝꯁꯤꯡꯁꯦ ꯁꯥꯔꯒ ꯊꯝꯃꯦꯗꯤ ꯍꯥꯏꯔꯒ ꯃꯁꯤꯗ ꯑꯩꯈꯣꯏꯅ ꯃꯔꯝ ꯆꯥꯅ ꯁꯥꯔꯕꯤꯁ ꯇꯧꯍꯟꯗꯕ ꯁꯔꯀꯥꯔꯅ ꯃꯁꯤꯗ ꯗꯣꯛꯇꯔ ꯅꯔꯁꯅꯆꯤꯡꯕ ꯃꯁꯤꯗ ꯊꯥꯕꯤꯔꯛꯇꯕ ꯃꯁꯤꯗ ꯃꯇꯝ ꯁꯥꯡꯅ ꯄꯠꯁꯤꯜꯂꯒ ꯃꯣꯠꯁꯤꯜꯂꯒ ꯂꯩꯕ ꯍꯦꯜ ꯁꯦꯟꯇꯔꯗꯤ ꯁꯥꯔꯦ ꯍꯥꯏꯔꯒ ꯑꯩꯈꯣꯏꯒꯤ

ꯃꯐꯝꯁꯤꯡꯗ ꯂꯩꯔꯤꯕ ꯑꯦꯔꯤꯌꯥꯁꯤꯡ ꯑꯁꯤꯗ ꯁꯔꯀꯥꯔꯅ ꯍꯦꯟꯅ ꯃꯤꯠꯌꯦꯡ ꯆꯪꯁꯤꯜꯂꯤ ꯑꯁꯤꯒꯨꯝꯕꯁꯤꯡ ꯑꯁꯤꯒꯤ ꯈꯨꯗꯣꯡ ꯆꯥꯗꯕꯁꯤꯡ ꯑꯁꯦ ꯂꯩꯉꯥꯛꯅ ꯑꯩꯈꯣꯏꯒꯤ ꯈꯨꯡꯒꯪꯗ ꯐꯪꯍꯜꯂꯤ ꯍꯥꯏꯕꯁꯤ ꯊꯝꯖꯅꯤꯡꯉꯤ